ꯎꯝ ꯃꯥꯅꯦ ꯃꯥꯅꯦ ꯑꯩꯅ ꯑꯩꯈꯣꯏ ꯏꯃꯥꯟꯅꯕꯤ ꯃꯉꯥ ꯃꯔꯨꯛ ꯍꯧꯅꯔꯒ ꯏꯅꯥꯎꯒꯤ

ꯍꯣꯏ ꯍꯣꯏ ꯑꯩꯁꯨ ꯏꯃꯥꯟꯅꯕꯤ ꯑꯩꯈꯣꯏ ꯃꯉꯥ ꯇꯔꯨꯛ ꯍꯧꯅꯔꯦ ꯂꯥꯛꯑꯅꯤ ꯉꯁꯤ ꯅꯣꯡ ꯅꯤꯅꯤꯁꯤꯒꯤ ꯍꯌꯦꯡ ꯍꯥꯡꯆꯤꯠꯀꯨꯝꯕ ꯁꯨꯝ ꯂꯥꯛꯆꯔꯒꯦ ꯑꯗꯨꯒ ꯏꯅꯥꯎꯒꯤ ꯍꯥꯔ ꯌꯥꯎꯗꯕ ꯑꯦꯟꯁꯥꯡꯗꯣ ꯑꯃꯇ ꯏꯃꯥꯟꯅꯕꯤꯁꯤꯡꯗꯁꯨ ꯃꯍꯥꯎ ꯇꯪꯍꯟꯒꯦ ꯈꯪꯍꯟꯒꯦ ꯑꯗꯨꯒ ꯏꯃꯥꯟꯅꯕꯤꯁꯤꯡꯗꯨꯅ ꯑꯃꯨꯛꯀ ꯑꯇꯣꯞꯄꯗ ꯄꯥꯎ ꯇꯝꯃꯒ ꯏꯅꯥꯎꯒꯤ ꯃꯍꯥꯎꯗꯨ ꯈꯪꯍꯟꯁꯦꯅ ꯈꯜꯂꯤꯕꯅꯤ ꯑꯩꯁꯨ ꯍꯣꯏ ꯍꯣꯏ ꯂꯧꯕ ꯂꯥꯛꯑꯒꯦ ꯊꯝꯃꯦ ꯊꯝꯃꯦ